ꯑꯣ ꯑꯥ ꯍꯣ ꯗꯨꯀꯥꯟ ꯐꯝꯃꯤꯗꯨꯕꯨ ꯍꯣꯏ ꯍꯣꯏ ꯑꯩꯁꯦ ꯀꯩꯅꯣ ꯍꯧꯖꯤꯛꯁꯤꯕꯨ ꯀꯔꯤ ꯀꯔꯤ ꯔꯦꯠꯇꯨ ꯀꯩꯅꯣ ꯇꯧꯔꯀꯥꯟꯗ ꯇꯤꯜꯂꯧꯗꯨꯕꯨ ꯀꯌꯥ ꯇꯧꯔꯤꯒꯦ ꯀꯦ ꯖꯤꯗ ꯑꯥ ꯍꯋꯥꯏꯗꯤ ꯀꯌꯥ ꯀꯌꯥ ꯄꯤꯕ ꯑꯥ ꯍꯣꯏ ꯍꯣꯏ ꯍꯣꯏ ꯑꯣ ꯑꯗꯨꯗꯤ ꯌꯥꯔꯦ ꯌꯥꯔꯦ ꯑꯗꯨꯗꯤ ꯑꯩ ꯉꯍꯥꯛ ꯂꯩꯔ ꯂꯥꯛꯆꯔꯒꯦ ꯍꯣꯏ ꯊꯝꯃꯣ ꯊꯝꯃꯣ ꯎꯝ ꯑꯥ